ꯎꯝ ꯍꯂꯣ ꯑꯥ ꯀꯦ ꯖꯤꯗ ꯍꯨꯝꯐꯨ ꯌꯣꯜꯂꯦ ꯍꯟꯗꯛ ꯅꯣꯡ ꯆꯨꯒꯤꯕꯗꯣ ꯑꯗꯨꯅꯅꯦ ꯑꯧ ꯏꯁꯤꯡ ꯆꯥꯎꯒꯤꯕꯗꯣ ꯍꯟꯗꯛ ꯑꯗꯨꯗ ꯃꯃꯟ ꯍꯦꯟꯀꯠꯂꯛꯏꯕ ꯑꯧ ꯍꯟꯗꯛ ꯂꯦꯟꯏꯁꯂꯥꯏꯠ ꯇꯧꯒꯤꯕꯗꯣ ꯑꯗꯨꯅꯁꯨ ꯃꯔꯝ ꯑꯣꯏꯔꯒ ꯃꯌꯥꯝ ꯑꯃ ꯂꯦꯟꯅ ꯊꯣꯝꯕꯗ ꯄꯠꯈꯤꯕ ꯈꯣꯠꯈꯤꯕ ꯌꯥꯎꯋꯤꯗꯅ ꯏꯁꯤꯡ ꯆꯥꯎꯕꯒꯤ ꯑꯗꯨꯅ ꯄꯣꯠꯁꯦ ꯃꯃꯟ ꯖꯔ ꯖꯔ ꯍꯦꯟꯀꯠꯂꯛꯄ ꯀꯣꯕꯤꯗꯤ ꯀꯦ ꯖꯤꯗ ꯀꯨꯟ ꯑꯣꯜꯂꯦ ꯑꯧ ꯑꯧ ꯍꯣꯡꯉꯝꯃꯦ ꯑꯗꯨ ꯑꯩꯅ ꯉꯁꯥꯏ ꯍꯥꯏꯖꯒꯤꯕꯗꯣ ꯂꯦꯟ ꯇꯥꯕꯗꯅꯦ ꯀꯣꯕꯤꯁꯦ ꯍꯟꯇꯛ ꯂꯣꯏꯅꯃꯛ ꯐꯨꯗꯒꯤꯕꯗꯣ ꯑꯗꯨꯗꯒꯤ ꯃꯃꯟꯁꯦ ꯂꯣꯏꯅ ꯍꯦꯟꯀꯠꯂꯛꯄ ꯍꯥꯏ ꯇꯥꯔꯦ ꯈꯥꯃꯦꯟ ꯀꯥꯡꯒꯧ ꯈꯥꯃꯦꯟꯗꯨꯗꯤ ꯀꯦ ꯖꯤꯗ ꯂꯨꯄꯥ ꯅꯤꯐꯨ ꯊꯥꯔꯤ ꯑꯗꯨꯒ ꯈꯥꯃꯦꯟ ꯑꯆꯧꯕꯗꯣ ꯑꯗꯨꯅ ꯀꯦ ꯖꯤꯗ ꯂꯨꯄꯥ ꯍꯨꯝꯗ꯭ꯔꯥꯃꯨꯛ ꯌꯣꯜꯂꯤ ꯑꯧ ꯀꯤꯂꯣꯗ ꯉꯥꯛꯇ ꯑꯣꯜꯂꯤ ꯀꯦ ꯖꯤ ꯃꯈꯥꯏ ꯀꯦ ꯖꯤ ꯃꯈꯥꯏ ꯂꯧꯔꯁꯨ ꯌꯥꯏꯌꯦ ꯑꯧ ꯐꯩ ꯑꯥ ꯍꯧꯖꯤꯛꯀꯥꯟꯗꯤ ꯑꯥ ꯑꯣ ꯑꯧ ꯀꯣꯕꯤ ꯃꯅꯥꯗꯤ ꯃꯄꯨꯟ ꯑꯃ ꯂꯧꯔꯒꯗꯤ ꯀꯨꯟ ꯌꯣꯜꯂꯦ ꯑꯗꯨꯒ ꯌꯥꯡꯈꯩꯒꯤ ꯑꯍꯨꯝꯕꯧ ꯌꯥꯅꯤꯌꯦ ꯑꯥ ꯑꯥ ꯑꯥ ꯑꯧ ꯔꯥꯖꯃꯥꯗꯤ ꯆꯥꯝꯃꯒ ꯀꯨꯟ ꯑꯣꯜꯂꯦ ꯑꯗꯨꯒ ꯀꯩꯅꯣꯁꯤꯅ ꯀꯔꯤ ꯎꯆꯦꯛ ꯃꯔꯨꯝꯁꯤꯅ ꯀꯦ ꯖꯤꯗ ꯃꯥꯅ ꯑꯃꯨꯛ ꯇꯥꯡꯉꯦꯕ ꯆꯥꯝꯃꯒ ꯅꯤꯐꯨ ꯑꯣꯟꯗꯣꯏꯅꯤ ꯑꯧ ꯃꯥꯅ ꯑꯃꯨꯛ ꯍꯦꯟꯖꯤꯜꯂꯦ ꯎꯆꯦꯛ ꯃꯔꯨꯝꯗꯨꯅ ꯑꯃꯨꯛ ꯐꯗꯤꯒꯣꯝꯗꯤ ꯂꯨꯄꯥ ꯇꯔꯥ ꯄꯤꯌꯦ ꯀꯨꯟꯒꯤ ꯑꯍꯨꯝꯗꯤ ꯌꯥꯅꯤ ꯑꯥ ꯅꯥꯀꯨꯞꯄꯤꯗꯤ ꯃꯄꯨꯟꯗ ꯅꯤꯐꯨ ꯄꯤꯌꯦꯕꯀꯣ ꯑꯗꯨ ꯆꯣꯏꯅ ꯑꯗꯨꯝ ꯂꯨꯄꯥ ꯇꯔꯥꯒꯤꯁꯨ ꯇꯝꯃꯤ ꯀꯨꯟꯒꯤꯁꯨ ꯇꯝꯃꯤ ꯑꯧ ꯄꯤꯔꯨꯛꯁꯤꯁꯨ ꯍꯧꯖꯤꯛꯇꯤ ꯀꯦ ꯖꯤ ꯑꯣꯜꯂꯦ ꯀꯦ ꯖꯤꯗ ꯂꯨꯄꯥ ꯅꯤꯐꯨ ꯄꯤꯌꯦꯕꯀꯣ ꯀꯦ ꯖꯤ ꯃꯈꯥꯏ ꯂꯧꯒꯦꯁꯨ ꯌꯥꯏ ꯑꯗꯣ ꯂꯨꯄꯥ ꯇꯔꯥꯒꯤꯗꯤ ꯈꯤꯇꯪ ꯑꯣꯏꯔꯛꯑꯅꯤ ꯄꯤꯔꯨꯛꯁꯤ ꯍꯧꯖꯤꯛ ꯄꯤꯔꯨꯛ ꯆꯥꯕ ꯌꯥꯝ ꯐꯕꯅꯦ ꯑꯗꯨꯅ ꯆꯝꯐꯨꯠꯀꯨꯝꯕ ꯆꯥꯅꯕ ꯈꯔ ꯑꯗꯨꯝ ꯂꯧꯕꯤꯌꯣ ꯊꯕꯤꯗꯤ ꯀꯦ ꯖꯤꯗ ꯂꯨꯄꯥ ꯀꯨꯟꯊ꯭ꯔꯥ ꯄꯤꯌꯦꯕꯀꯣ ꯌꯥꯡꯈꯩꯒꯤ ꯂꯧꯔꯒꯗꯤ ꯑꯅꯤ ꯑꯗꯨꯝ ꯌꯥꯅꯤ ꯑꯗꯨꯅ ꯊꯕꯤꯁꯨ ꯑꯍꯥꯎꯕ ꯊꯕꯤꯅꯤ ꯑꯥ ꯑꯩꯈꯣꯏ ꯁꯥꯏ ꯂꯣꯀꯦꯜꯒꯤꯅꯤ ꯑꯩꯈꯣꯏ ꯇꯣꯞꯂꯣꯝꯒꯤꯅꯤ ꯏꯁꯥꯒꯤ ꯍꯧꯖꯕꯅꯦꯕ ꯑꯥ ꯑꯧ ꯃꯣꯏ ꯑꯩꯈꯣꯏꯒꯤ ꯑꯣꯏꯕꯅꯤꯅꯅꯦ ꯇꯤꯟ ꯍꯤꯗꯥꯛꯇꯤ ꯀꯥꯞꯇꯦ ꯃꯣꯔꯣꯛ ꯑꯇꯦꯛꯄꯁꯤ ꯄꯋꯥꯗꯗꯤ ꯂꯨꯄꯥ ꯅꯤꯐꯨ ꯄꯤꯕꯅꯦꯕ ꯑꯗꯨ ꯑꯗꯨꯝ ꯈꯔ ꯑꯗꯨꯝ ꯆꯣꯏꯅ ꯂꯧꯔꯁꯨ ꯌꯥꯏ ꯀꯤꯂꯣ ꯂꯧꯔꯒꯗꯤ ꯑꯗꯨꯝ ꯂꯨꯄꯥ ꯌꯥꯡꯈꯩ ꯍꯨꯝꯐꯨꯗ ꯑꯗꯨꯝ ꯑꯣꯜꯂꯛꯑꯅꯤ ꯃꯣꯔꯣꯛ ꯑꯇꯦꯛꯄꯁꯤꯁꯨ ꯑꯩꯈꯣꯏꯒꯤ ꯗꯦꯁꯀꯤꯗꯨ ꯅꯠꯇꯤꯌꯦ ꯑꯩꯈꯣꯏꯒꯤ ꯑꯩꯈꯣꯏꯒꯤ ꯃꯅꯤꯄꯨꯔꯒꯤ ꯑꯃ ꯂꯩꯗꯅ ꯃꯣꯔꯦꯒꯤ ꯅꯠꯇꯕꯗꯣ ꯍꯧꯖꯤꯛꯀꯤ ꯃꯩꯇꯩꯒꯤ ꯃꯣꯔꯣꯛ ꯍꯥꯏ ꯇꯥꯔꯦ ꯑꯗꯨꯅ ꯊꯥꯖꯕꯅꯤꯕ ꯑꯗꯨꯝ ꯀꯣꯂꯤ ꯍꯋꯥꯏꯗꯤ ꯀꯦ ꯖꯤꯗ ꯍꯨꯝꯐꯨ ꯑꯣꯜꯂꯦ ꯑꯧ ꯑꯧ ꯌꯥꯝ ꯀꯟꯅꯁꯨ ꯇꯥꯡꯗꯕꯅꯤ ꯕꯤꯠꯔꯨꯠꯁꯤꯗꯤ ꯑꯗꯨꯝ ꯀꯦ ꯖꯤꯗ ꯍꯨꯝꯐꯨ ꯑꯗꯨꯝ ꯑꯣꯜꯂꯦ ꯃꯥꯁꯨ ꯑꯧ ꯍꯤꯡꯅ ꯆꯥꯕꯁꯨ ꯌꯥꯝ ꯍꯥꯎꯕꯅꯤ ꯃꯥꯒꯤꯅ ꯈꯨꯗꯛꯇ ꯆꯥꯕꯕꯨꯗꯤꯅꯦ ꯑꯩꯈꯣꯏꯒꯤ ꯑꯗꯨꯝ ꯅꯣꯡꯃꯒꯨꯝꯕ ꯂꯦꯜꯂꯒ ꯆꯥꯕꯤꯕꯗꯣ ꯑꯗꯨꯅꯁꯨ ꯑꯗꯨꯝ ꯍꯦꯟꯅ ꯍꯥꯎꯕꯅꯤ ꯍꯣꯏ ꯈꯨꯗꯛꯇ ꯆꯥꯕꯗ ꯍꯩꯅꯕ ꯃꯤꯁꯨ ꯂꯩꯀꯣ ꯑꯗꯨꯕꯨ ꯅꯣꯡꯃꯒ ꯂꯦꯜꯂ ꯆꯥꯕꯗꯣ ꯑꯗꯨꯅꯗꯤ ꯍꯦꯟꯅ ꯍꯥꯎꯕꯅꯦꯕ ꯎꯝ ꯑꯧ ꯃꯥꯏꯔꯦꯟ ꯃꯆꯥꯁꯤꯅ ꯂꯨꯄꯥ ꯅꯤꯐꯨ ꯄꯤꯌꯦ ꯑꯗꯨꯒ ꯑꯆꯧꯕꯁꯤꯅ ꯍꯨꯝꯗ꯭ꯔꯥ ꯃꯔꯤꯐꯨ ꯍꯥꯏꯔꯛꯑꯅꯤ ꯑꯍꯥꯎꯕꯅꯤ ꯁꯤꯗꯤ ꯃꯥꯏꯔꯦꯟ ꯑꯍꯥꯎꯕꯅꯤ ꯑꯩꯈꯣꯏꯒꯤ ꯈꯥꯏꯕꯗ ꯃꯆꯨꯒ ꯆꯪꯕꯗꯣ ꯑꯗꯨ ꯑꯍꯥꯎꯕ ꯃꯥꯏꯔꯦꯟꯗꯨꯅꯦꯕ ꯑꯣ ꯏꯁꯥꯅ ꯆꯥꯔꯕ ꯄꯣꯠꯅꯤ ꯍꯥꯎꯇ꯭ꯔꯗꯤ ꯑꯃꯨꯛ ꯍꯥꯎꯇ꯭ꯔꯗꯤ ꯑꯃꯨꯛ ꯍꯟꯕꯤꯔꯛꯑꯣ ꯑꯩ ꯁꯤꯗ ꯁꯨꯝ ꯐꯝꯕꯅꯤꯅꯅꯦ ꯑꯗꯨꯝ ꯁꯤꯟꯕ ꯌꯥꯅꯤꯕ ꯌꯥꯅꯤ ꯑꯗꯨ ꯁꯦꯝꯃꯒ ꯑꯩꯈꯣꯏꯒꯤ ꯈꯥꯏꯔꯒ ꯌꯣꯟꯕꯗꯣ ꯑꯗꯨ ꯑꯗꯨꯝ ꯌꯣꯟꯕ ꯌꯥꯅꯤꯕ ꯑꯥ ꯌꯥꯗꯦ ꯌꯥꯕꯕꯨꯗꯤ ꯑꯗꯣ ꯑꯩꯈꯣꯏꯅ ꯍꯥꯎꯋꯤ ꯍꯥꯏꯔꯒ ꯍꯥꯎꯔꯝꯗꯒꯗꯤꯅꯦ ꯑꯃꯨꯛ ꯍꯟꯕꯤꯔꯛꯄ ꯌꯥꯏ ꯍꯥꯏꯕꯒꯤ ꯋꯥꯅꯦꯕ ꯌꯥꯅꯤ ꯌꯥꯅꯤ ꯆꯨꯖꯥꯛ ꯑꯅꯧꯕꯗꯣ ꯑꯗꯨꯗꯣ ꯌꯥꯝ ꯇꯥꯡꯉꯦꯅꯦ ꯂꯧꯗꯕ ꯑꯗꯒꯤ ꯃꯤꯅꯁꯨ ꯀꯌꯥ ꯄꯥꯝꯅꯕ ꯑꯣꯏꯗ꯭ꯔꯤꯗꯅ ꯑꯗꯨꯅ ꯊꯝꯗ꯭ꯔꯤꯕ ꯍꯥꯏ ꯇꯥꯔꯦ ꯑꯗꯨ ꯇꯤꯜꯍꯧ ꯃꯅꯥꯗꯨ ꯀꯨꯟ ꯌꯣꯜꯂꯤ ꯎꯝ ꯅꯄꯥꯛꯄꯤꯁꯨ ꯀꯨꯟꯒꯤꯅꯤ ꯁꯤꯅ ꯁꯣꯝꯒꯤꯁꯤꯅ ꯂꯨꯄꯥ ꯇꯔꯥꯒꯤꯅꯤ ꯑꯣ ꯌꯥꯅꯤ ꯌꯥꯅꯤ ꯑꯧ ꯃꯄꯨꯟ ꯀꯩꯅꯣ ꯇꯧꯕꯗꯤ ꯅꯨꯡꯉꯥꯏꯔꯔꯣꯏ ꯑꯧ ꯑꯧ ꯃꯥꯏꯔꯦꯟꯁꯤꯗꯤ ꯂꯧꯕꯤꯒꯗ꯭ꯔꯣ ꯑꯣ ꯑꯣ ꯑꯣ ꯑꯗꯨꯗꯤ ꯑꯧ ꯑꯧ ꯑꯣ ꯑꯣ ꯑꯣ